ꯇꯥꯏꯌꯦ ꯑꯧ ꯃꯥꯅꯦ ꯃꯥꯅꯦ ꯃꯥꯅꯤ ꯃꯥꯅꯤ ꯅꯪ ꯉꯥ ꯉꯥ ꯂꯧꯒꯗꯧꯕ ꯂꯩꯔꯕꯣ ꯑꯩꯁꯦ ꯀꯩꯅꯧꯗꯒꯤꯅꯦ ꯀꯥꯡꯄꯣꯛꯄꯤꯗ ꯀꯩꯅꯧ ꯑꯧ ꯀꯥꯡꯄꯣꯛꯄꯤꯗ ꯉꯥ ꯊꯥꯕ ꯂꯥꯛꯄ ꯉꯥ ꯊꯥꯕ ꯂꯥꯛꯄꯗ ꯊꯦꯡꯅꯕ ꯑꯩꯒ ꯑꯧ ꯑꯧ ꯑꯧ ꯑꯩꯅ ꯃꯣꯏ ꯑꯗꯨꯗ ꯂꯧꯔꯒ ꯆꯠꯊꯣꯛ ꯆꯠꯁꯤꯟꯗꯣ ꯑꯣ ꯑꯗꯨꯗ ꯂꯩꯔꯀꯥꯟꯗ ꯉꯥꯁꯦ ꯁꯣꯟꯗꯒꯤ ꯇꯦꯛꯑꯒ ꯑꯃꯨꯛ ꯀꯥꯡꯄꯣꯛꯄꯤꯔꯣꯝꯗ ꯑꯃꯨꯛ ꯄꯨꯁꯤꯜꯂꯀꯥꯟꯗ ꯑꯗꯨꯗ ꯁꯨꯝ ꯂꯩꯕꯅꯤꯗ ꯑꯗꯨꯗ ꯑꯗꯨ ꯀꯥꯔꯕꯥꯔꯗꯣ ꯅꯨꯡꯉꯥꯏꯌꯦꯅ ꯑꯗꯨꯗꯅ ꯍꯧꯖꯤꯛꯁꯦ ꯉꯥꯁꯦ ꯀꯔꯝꯕ ꯉꯥ ꯃꯈꯟꯗ ꯄꯥꯝꯃꯤꯅꯣ ꯉꯥꯗꯤ ꯑꯅꯝꯕ ꯃꯈꯜ ꯂꯣꯏ ꯐꯥꯏꯌꯦ ꯍꯧꯖꯤꯛꯁꯦ

ꯑꯧ ꯑꯧ ꯑꯧ ꯀꯩꯅꯣꯅꯤ ꯉꯥꯁꯦ ꯃꯌꯥꯝꯒꯤ ꯇꯧꯔꯛꯄꯗꯗꯤꯀꯣ ꯀꯦ ꯖꯤ ꯈꯔ ꯌꯥꯝ ꯇꯥꯕ ꯑꯩꯈꯣꯏꯒꯤ ꯒ꯭ꯂꯥꯁꯀꯥꯞꯀꯨꯝꯕꯀꯣ ꯒ꯭ꯂꯥꯁꯀꯥꯞꯀꯨꯝꯕꯗꯤ ꯑꯆꯧ ꯑꯆꯧꯕ ꯀꯦ ꯖꯤ ꯃꯉꯥ ꯇꯔꯨꯛ ꯇꯥꯕ ꯂꯩꯗꯅꯀꯣ ꯑꯗꯨꯗꯨꯅ ꯑꯗꯨꯒꯨꯝꯕꯗꯨꯗ ꯑꯣꯏꯅ ꯑꯗꯨ ꯑꯗꯨꯒꯨꯝꯕꯗ ꯂꯧꯔꯒꯗꯤ ꯆꯥꯎꯔꯒꯗꯤ ꯑꯩꯈꯣꯏꯅ ꯃꯃꯜꯗꯁꯨ ꯍꯌꯦꯡ ꯑꯗꯨꯝ ꯅꯣꯏꯅ ꯄꯨꯂꯞ ꯂꯧꯔꯛꯄ ꯃꯌꯝꯗ ꯈꯔ ꯑꯗꯨꯝ ꯍꯟꯗꯅ ꯁꯥꯕ ꯉꯝꯅꯦꯕ ꯑꯗꯨꯅ ꯒ꯭ꯔꯥꯁꯀꯥꯞ ꯑꯆꯧꯕꯁꯦ ꯅꯣꯏ ꯎꯁꯣꯞꯀꯤ ꯀꯩꯒꯤ ꯇꯧꯔꯛꯄꯗꯗꯤ ꯑꯗꯨꯒꯨꯝꯕꯗꯨꯅ ꯅꯨꯡꯉꯥꯏ ꯅꯨꯡꯉꯥꯏꯅꯤ ꯁꯦꯝꯕꯗꯁꯨ ꯅꯨꯡꯉꯥꯏꯕ ꯑꯗꯨꯒ ꯉꯥꯁꯦ ꯆꯥꯎꯔꯗꯤ ꯉꯥ ꯊꯣꯛꯄꯁꯨ ꯍꯦꯜꯂꯤꯗꯅ ꯃꯍꯥꯎꯁꯨ ꯍꯦꯜꯂꯤꯗꯅ ꯑꯧ ꯑꯧ ꯈꯦꯠꯅꯩ ꯈꯦꯠꯅꯩ ꯉꯥ ꯃꯆꯥꯒ ꯑꯆꯧꯕꯒꯗꯤ ꯌꯥꯝ ꯈꯦꯠꯅꯈ꯭ꯔꯖꯥꯠꯅꯤ ꯃꯍꯥꯎꯁꯦ ꯑꯗꯨꯅ ꯉꯥ ꯑꯩꯈꯣꯏꯅ ꯉꯥ ꯂꯧꯕ ꯃꯇꯝꯗ ꯑꯆꯧꯕ ꯈꯜꯂ ꯈꯜꯂ ꯁꯨꯝ ꯂꯧꯅꯔꯤꯁꯦ ꯈꯔ ꯀꯩꯅꯣ ꯇꯧꯕ ꯃꯤꯗꯤ ꯑꯆꯧ ꯑꯆꯧꯕ ꯈꯜꯂ ꯂꯧꯅꯔꯤꯁꯤꯕꯣꯕ ꯃꯆꯥꯗꯤ ꯃꯔꯨ ꯅꯨꯡꯂꯨ ꯍꯥꯏꯕ ꯑꯃꯁꯨ ꯂꯩ ꯅꯠꯇ꯭ꯔ ꯑꯧ ꯑꯗꯨꯅ ꯑꯆꯧ ꯑꯆꯧꯕ ꯈꯜꯂꯒ ꯑꯣꯏꯅ ꯀꯩꯅꯣ ꯇꯧꯔꯛꯑꯣ ꯅꯪꯒꯤ ꯎꯁꯣꯞꯀꯤꯗꯣ ꯑꯆꯧꯕ ꯉꯥꯛꯇ ꯑꯩꯅ ꯁꯣꯟꯗ ꯁꯤꯟꯕꯤꯔꯒꯦ ꯑꯗꯨꯅ ꯅꯪꯅ ꯆꯥꯅ ꯆꯥꯅꯤꯡꯕ ꯍꯧꯖꯤꯛꯀꯤ ꯍꯧꯖꯤꯛꯀꯤ ꯑꯣꯏꯅ ꯌꯧꯗ꯭ꯔꯤꯉꯩꯗ ꯆꯥꯅꯤꯡꯕ ꯂꯧꯒꯦ ꯍꯥꯏꯔꯒꯅ ꯑꯩꯈꯣꯏꯒꯤ ꯌꯨꯝꯒꯤ ꯀꯩꯅꯣ ꯇꯧꯔꯒ ꯇꯥꯎꯔ ꯆꯥꯅꯕ ꯉꯄꯥꯏꯒꯨꯝꯕ ꯇꯨꯡꯍꯟꯕꯤꯒꯨꯝꯕꯀꯣ ꯑꯗꯨꯒꯨꯝꯕꯁꯨ ꯌꯥꯝ ꯀꯩꯅꯣ ꯇꯧꯏ ꯑꯧ ꯑꯗꯨꯒꯨꯝꯕꯁꯨ ꯌꯥꯝ ꯂꯩ ꯎꯝ ꯎꯝ ꯍꯥꯎꯏ ꯍꯥꯎꯏ ꯍꯥꯎꯒ꯭ꯔꯖꯥꯠꯅꯤ ꯁꯣꯏꯖꯤꯟꯒ ꯉꯄꯥꯏꯒ ꯊꯣꯡꯕ ꯍꯥꯏꯅꯔꯤꯅꯤ

ꯑꯪ ꯑꯧ ꯂꯩ ꯂꯩ ꯑꯁ ꯍꯧꯖꯤꯛꯅꯦ ꯍꯧꯖꯤꯛ ꯐꯥꯕꯁꯦ ꯀꯃꯥꯏꯅ ꯇꯧꯒꯦꯗ ꯇꯨꯡꯍꯟꯕꯤ ꯑꯃꯗꯅꯦ ꯀꯦ ꯖꯤ ꯑꯃꯒ ꯒ꯭ꯔꯥꯝ ꯆꯥꯇ꯭ꯔꯨꯛ ꯇꯥꯏ ꯀꯩꯅꯣ

ꯑꯦ ꯆꯥꯎꯏ ꯆꯥꯎꯏ ꯍꯧꯖꯤꯛ ꯐꯥꯅꯔꯤꯁꯦ ꯌꯥꯝ ꯆꯥꯎꯑꯦ ꯑꯗꯨꯗꯨꯅ ꯇꯨꯡꯍꯟꯕꯤꯁꯤꯗ ꯌꯦꯡꯉꯨ ꯀꯦ ꯖꯤ ꯑꯃꯒ ꯒ꯭ꯔꯥꯝ ꯆꯥꯇ꯭ꯔꯨꯛ ꯇꯥꯔꯛꯄ ꯀꯌꯥꯝ ꯆꯥꯎꯔ ꯄꯥꯛꯑꯝꯃꯅꯤ ꯑꯁ ꯑꯗꯨꯗꯤ ꯐꯖ ꯊꯣꯛꯁꯥꯠꯅꯤ ꯑꯧ ꯑꯁ ꯆꯥꯎꯈ꯭ꯔꯖꯥꯠꯅꯤ ꯎꯏ ꯎꯏ ꯂꯥꯎꯖꯥꯠꯅꯤꯕꯣ ꯑꯗꯣ ꯑꯝꯇꯪ ꯅꯣꯏꯁꯨ ꯃꯍꯥꯎ ꯌꯦꯡꯉꯣ ꯑꯗꯨꯒꯨꯝꯕ ꯑꯆꯧꯕꯗꯣ ꯃꯗꯨ ꯑꯧ ꯂꯧꯔꯣ ꯅꯪꯒꯤ ꯑꯣꯏꯅ ꯏꯁꯄꯤꯁꯦꯜ ꯑꯣꯏꯅ ꯑꯩꯅ ꯈꯥꯛꯑ ꯊꯅꯝꯃꯗꯝꯅꯦ ꯅꯪꯒꯤ ꯎꯁꯣꯞꯀꯤ ꯉꯥ ꯂꯧ ꯂꯥꯛꯄꯗ

ꯑꯦ ꯅꯪꯅꯕꯨ ꯂꯧ ꯂꯥꯛꯀꯦꯗꯤ ꯑꯩꯅ ꯑꯗꯨꯝ ꯊꯅꯝꯃꯗꯕꯅꯤ

ꯑꯧ ꯑꯧ ꯑꯧ ꯑꯧ ꯑꯧ ꯑꯗꯨ ꯐꯪꯉꯤ ꯐꯪꯉꯤ ꯑꯁ ꯄꯨꯛꯂꯥꯎꯕꯤ ꯃꯔꯨꯝ ꯄꯨꯕꯗꯣ ꯀꯩꯅꯣ ꯐꯖꯈ꯭ꯔ ꯖꯥꯠꯅꯤ ꯎꯝ ꯃꯔꯨꯝꯒ ꯉꯥꯡꯁꯪ ꯉꯥꯡꯉꯗꯅ ꯑꯪ ꯑꯪ ꯑꯁ ꯍꯥꯎꯒ꯭ꯔꯖꯥꯠꯅꯤ ꯄꯨꯛꯂꯥꯎꯕꯤ ꯃꯔꯨꯝꯁꯤꯗꯤꯕ ꯂꯩꯌꯦ ꯂꯩꯌꯦ ꯅꯪꯅ ꯑꯄꯥꯝꯕ ꯉꯥ ꯈꯨꯗꯤꯡꯃꯛꯇꯣ ꯑꯩꯅ ꯂꯣꯏ ꯊꯝꯃꯝꯃꯒꯦ ꯄꯨꯛꯂꯥꯎꯕꯤꯁꯨ ꯊꯅꯝꯃꯒꯦ ꯇꯨꯡꯍꯟꯕꯤꯁꯨ ꯊꯅꯝꯃꯒꯦ ꯑꯗꯒꯤ ꯉꯄꯥꯏꯁꯨ ꯊꯅꯝꯃꯒꯦ ꯉꯥꯒꯤ ꯋꯥꯗꯤ ꯑꯩ ꯏꯈꯨꯠꯇ ꯊꯣꯛꯄ ꯄꯣꯠꯅꯤ ꯄꯨꯛꯂꯥꯎꯕꯤꯁꯦ ꯄꯨꯛꯂꯥꯎꯕꯤꯗ ꯍꯧꯖꯤꯛ ꯂꯩꯔꯤꯁꯦ ꯀꯤꯂꯣ ꯑꯅꯤꯃꯈꯥꯏ ꯑꯍꯨꯝꯒꯤ ꯆꯥꯡ ꯇꯥꯕ ꯂꯩ ꯀꯩꯅꯣ ꯀꯩꯅꯣ ꯀꯥꯂꯦꯟ ꯆꯪꯉꯛꯇ꯭ꯔꯤꯉꯩꯁꯤꯗ ꯉꯥꯔꯦꯟ ꯑꯃꯇꯪ ꯐꯖꯅ ꯁꯦꯠꯊꯅꯕꯀꯣ

ꯑꯧ ꯑꯁ ꯑꯗꯨꯗꯤ ꯐꯖꯅ ꯁꯦꯠꯊ ꯌꯥꯔꯅꯤ ꯑꯪ ꯑꯁ ꯑꯍꯥꯎꯕ ꯉꯥꯛꯇꯅꯤ ꯃꯥꯅꯤ ꯃꯥꯅꯤ ꯑꯧ ꯑꯩꯁꯦ ꯅꯪꯁꯦ ꯉꯍꯥꯟꯈꯩ ꯉꯥ ꯌꯥꯝ ꯌꯥꯝ ꯂꯧꯔꯝꯕꯅꯤ ꯑꯗꯨꯒ ꯐꯣꯟ ꯁꯨꯡꯇꯧ ꯇꯧꯔꯛꯇ꯭ꯔꯦ ꯀꯩꯗꯧꯔꯖꯥꯠꯅꯣꯅꯦ ꯈꯜꯂꯝꯃꯤꯅꯤꯅꯦ ꯑꯩꯁꯨ ꯑꯣ

ꯑꯣ ꯐꯒꯠꯂꯛꯑꯕꯔꯣ ꯍꯧꯖꯤꯛꯇꯤ ꯅꯥꯕꯁꯨ ꯐꯔꯕ ꯅꯠꯇ꯭ꯔꯣ ꯑꯣ ꯑꯁ ꯑꯗꯨꯗꯤ ꯑꯗꯨꯗꯤꯅꯦ ꯀꯩꯅꯣ ꯎꯝ ꯐꯒꯠꯂꯛꯏꯉꯩꯗꯨꯗꯅꯦ ꯉꯍꯥꯟꯒꯩ ꯆꯥꯔꯨꯗꯕ ꯃꯌꯥꯝꯗꯣ ꯐꯨꯒꯠꯍꯧꯔꯣ ꯑꯩꯅ ꯅꯪꯅ ꯍꯥꯏꯔꯤ ꯉꯥ ꯃꯁꯤꯡꯁꯤꯡꯗꯣ ꯀꯩꯅꯣꯁꯤꯡꯗꯣ ꯉꯥꯁꯤꯡꯗꯣ ꯂꯣꯏꯅ ꯐꯤꯠꯇ ꯊꯅꯝꯃꯒꯦ ꯑꯧ ꯄꯨꯂꯞ ꯉꯄꯥꯏꯅꯅꯦ ꯀꯤꯂꯣꯗ ꯆꯥꯍꯨꯝ ꯄꯤꯌꯦ ꯑꯗꯨꯒ ꯄꯨꯛꯂꯥꯎꯕꯤꯗꯣ ꯑꯗꯨꯗꯨꯅ ꯑꯗꯨꯝ ꯀꯩꯅꯣ ꯀꯩꯅꯣ ꯇꯧꯔꯕꯅꯤꯅ ꯑꯗꯨꯗꯨꯅ ꯆꯥꯍꯨꯝꯒꯤ ꯆꯥꯡꯗ ꯌꯣꯜꯂꯝꯕꯅꯤ ꯅꯪꯉꯣꯟꯗꯗꯤ ꯑꯗꯨꯝ ꯆꯥꯅꯤꯌꯥꯡꯈꯩ ꯄꯤ ꯌꯥꯔꯅꯤ ꯎꯝ ꯎꯝ ꯇꯨꯡꯍꯟꯕꯤꯗꯤꯅꯦ ꯀꯩꯅꯣ ꯄꯤ ꯀꯦ ꯖꯤꯗ ꯆꯥꯅꯤꯌꯥꯡꯈꯩꯒꯤ ꯗꯣꯔꯗ ꯍꯥꯏꯗꯤ ꯆꯥꯎꯔꯛꯄꯗꯣ ꯑꯀꯨꯞꯄꯒꯗꯤꯅꯦ ꯀꯤꯂꯣꯗ ꯆꯥꯝꯌꯥꯡꯈꯩ ꯆꯥꯝꯃꯔꯤꯐꯨ ꯑꯗꯨꯃꯥꯏꯅ ꯑꯗꯨꯝ ꯌꯣꯟꯕ ꯌꯥꯏꯌꯦꯕ ꯑꯗꯨꯒ ꯆꯥꯎꯔꯒꯗꯤ ꯃꯥꯁꯦ ꯃꯃꯜꯁꯦ ꯆꯥꯅꯤꯌꯥꯡꯈꯩꯗꯒꯤꯗꯤ ꯇꯥꯕ ꯌꯥꯗꯕ ꯎꯝ

ꯑꯧ ꯑꯧ ꯑꯧ ꯑꯧ ꯅꯥꯄꯤꯆꯥꯕꯤ ꯀꯤꯂꯣ ꯃꯔꯤ ꯃꯉꯥ ꯇꯥꯕꯗꯣ ꯀꯤꯂꯣꯗ ꯑꯗꯨꯗꯤ ꯆꯥꯝꯃ꯭ꯔꯤ ꯆꯥꯝꯃ꯭ꯔꯤꯒꯤ ꯆꯥꯡꯗ ꯆꯠꯂꯦ

ꯑꯦ ꯏꯅꯥꯎꯒꯤ ꯍꯥꯞꯇꯣꯛꯑ ꯂꯣꯏꯔꯦ ꯑꯗꯨꯒ ꯃꯌꯥꯝꯗꯨ ꯍꯥꯎꯅ ꯑꯝꯇ ꯃꯌꯥꯝꯗ ꯀꯩꯅꯣ ꯎꯁꯣꯞ ꯂꯥꯛꯏꯕ ꯃꯌꯥꯝꯗꯣ ꯑꯝꯇ ꯍꯥꯎꯅ ꯄꯤꯖꯔꯒ ꯑꯁ ꯀꯔꯥꯏꯗꯒꯤ ꯂꯧꯕ ꯉꯥꯅꯣ ꯍꯥꯏꯕꯗ ꯑꯁ ꯑꯩꯅ ꯈꯪꯅꯕ ꯏꯆꯦ ꯑꯃꯗꯒꯤ ꯂꯧꯕꯅꯤ ꯍꯥꯏꯗꯅ ꯃꯇꯨꯡꯒꯤ ꯀꯟꯇꯦꯛ ꯇꯧꯔꯛꯅꯅꯕ

ꯍꯣꯏ ꯍꯣꯏ ꯐꯔꯦ ꯐꯔꯦ ꯑꯧ ꯑꯧ ꯐꯔꯦ ꯐꯔꯦ